ꯑꯥ ꯇꯥꯏꯌꯦ ꯇꯥꯤꯌꯦ ꯍꯥꯏꯕꯤꯌꯣ ꯑꯥ ꯀꯩ ꯂꯩꯔꯦ ꯑꯥ

ꯎꯝ ꯀꯅꯥ ꯅꯥꯔꯒꯦ

ꯎꯝ ꯍꯧꯒꯠꯄ ꯍꯥꯏꯗꯤ ꯍꯧꯒꯠꯄ ꯆꯠꯄ ꯉꯝꯗ꯭ꯔꯕꯣ ꯎꯝ ꯍꯣꯏ ꯍꯣꯏ ꯍꯣꯏ ꯍꯣꯏ

ꯍꯣꯏ ꯍꯣꯏ ꯑꯗꯨ ꯅꯪ ꯅꯥꯕꯁꯦ ꯅꯣꯏ ꯑꯅꯥꯕꯁꯦ ꯁꯦꯡꯗꯤ ꯁꯦꯡꯉꯦꯀꯣ ꯅꯪ ꯍꯧꯖꯤꯛꯁꯦ ꯊꯕꯛ ꯑꯣꯐꯤꯁꯀꯤ ꯊꯕꯛꯁꯦ ꯈꯔ ꯆꯤꯟꯕ ꯑꯣꯏꯕꯅꯤꯅ ꯑꯩꯅ ꯁꯨꯇꯤꯁꯦ ꯌꯥꯔꯤꯒꯩꯗꯤ ꯂꯧꯍꯟꯅꯤꯡꯗꯕ ꯍꯥꯏ ꯇꯥꯔꯦꯀꯣ ꯑꯗꯨꯅꯅꯦ ꯍꯧꯖꯤꯛꯇꯤ ꯊꯕꯛ ꯆꯤꯟꯕꯅꯤꯅ

ꯎꯝ ꯍꯣꯏ ꯍꯣꯏ

ꯅꯪꯒꯤ ꯊꯕꯛ ꯄꯦꯟꯗꯤꯡ ꯂꯩꯕ ꯌꯥꯎꯕ꯭ꯔꯣ

ꯌꯥꯝ ꯀꯟꯅ ꯉꯝꯗꯕꯔꯥ ꯀꯃꯥꯏꯅ ꯇꯧꯕꯅꯣꯕ

ꯈ꯭ꯋꯥꯏꯗꯩ ꯂꯩꯕ꯭ꯔꯣ ꯅꯣꯏ ꯑꯅꯥꯕꯁꯦ ꯍꯧꯖꯤꯛ ꯀꯥꯟꯒꯤ ꯑꯅꯥꯕꯁꯦ ꯑꯌꯥꯝꯕꯅ ꯂꯣꯏꯅ ꯁꯨꯒꯔꯁꯦ ꯃꯤꯁꯤꯡꯁꯦ ꯂꯣꯏꯅ ꯁꯨꯒꯔ ꯂꯩꯅꯔꯦꯗꯅ ꯑꯅꯥꯕꯁꯦ ꯁꯨꯒꯔ ꯂꯣꯏ ꯂꯩꯅꯔꯦ ꯍꯣꯏ ꯍꯣꯏ ꯑꯥ ꯍꯣꯏ ꯌꯥꯔꯅꯤ ꯑꯦꯄ꯭ꯂꯤꯀꯦꯁꯟ ꯊꯥꯗ꯭ꯔꯒ ꯄꯤꯔꯛꯇ꯭ꯔꯒꯁꯨ ꯑꯗꯨꯝ ꯌꯥꯔꯦꯗ ꯅꯪꯅ ꯐꯖꯅ ꯑꯅꯥꯕꯗꯨꯅ ꯑꯁꯦꯡꯕ ꯑꯅꯥꯕ ꯑꯣꯏꯔꯦꯗꯅ ꯂꯩꯕ ꯑꯣꯏꯔꯒꯗꯤ ꯀꯩꯁꯨ ꯀꯥꯏꯗꯦ ꯑꯦꯄ꯭ꯂꯤꯀꯦꯁꯟ ꯄꯤꯔꯛꯇ꯭ꯔꯒꯁꯨ ꯌꯥꯔꯦ ꯃꯃꯥꯡꯗꯁꯨ ꯍꯥꯟꯅꯀꯣ ꯁ꯭ꯇꯥꯐꯅ ꯑꯦꯄ꯭ꯂꯤꯀꯦꯁꯟ ꯁꯨ ꯄꯤꯔꯛꯇꯕ ꯑꯗꯒꯤ ꯃꯥꯁꯦ ꯁꯨꯇꯤ ꯂꯧꯒꯦꯁꯨ ꯍꯥꯏꯗꯕꯤꯗ ꯇꯨꯃꯤꯟꯅ ꯇꯨꯃꯤꯟꯅ ꯍꯞꯇꯥ ꯑꯃꯃꯨꯛꯁꯦ ꯇꯨꯃꯤꯟꯅ ꯂꯩꯒꯤꯕ ꯁꯨꯃꯥꯏꯅ ꯐꯣꯟ ꯇꯧꯔꯒꯇꯁꯨ ꯑꯦ ꯁꯨꯃꯥꯏꯅ ꯅꯥꯔꯦ ꯈꯣꯠꯂꯦ ꯑꯩꯁꯦ ꯍꯥꯏꯗꯤ ꯑꯩꯒꯤ ꯄ꯭ꯔꯣꯕ꯭ꯂꯦꯝ ꯑꯃ ꯂꯩꯔꯦ ꯑꯩ ꯂꯥꯛꯄ ꯉꯝꯗ꯭ꯔꯦ ꯍꯥꯏꯕꯗꯣ ꯍꯥꯟꯅ ꯍꯥꯏꯕꯤꯔꯛꯑꯒꯗꯤ ꯐꯩꯗꯅ ꯑꯩꯉꯣꯟꯗꯁꯨ ꯍꯥꯟꯅ ꯍꯥꯏꯔꯛꯈꯤꯗꯕ ꯂꯩꯔꯦ ꯑꯗꯨꯒ ꯀꯩꯝ ꯍꯥꯏꯔꯛꯇꯦ ꯇꯨꯃꯤꯟ ꯂꯩꯈ꯭ꯔꯦ ꯑꯗꯨꯒ ꯂꯥꯁꯇꯤ ꯄ꯭ꯔꯣꯕ꯭ꯂꯦꯝꯁꯨ ꯀꯦꯝ ꯂꯩꯇꯦ ꯆꯨꯝꯅ ꯇꯟꯕꯒꯤ ꯂꯥꯛꯅꯤꯡꯗꯕꯩ ꯑꯣꯏꯔꯝꯃꯦꯕ ꯍꯣꯏ ꯍꯣꯏ ꯍꯥꯏꯕꯗꯤ ꯗꯨꯝ ꯑꯁꯦꯡꯕ ꯃꯥꯅ ꯃꯇꯨꯡꯗ ꯍꯥꯏꯕꯗꯗꯤ ꯑꯩꯅ ꯀꯩꯁꯨ ꯊꯥꯖꯕꯗꯤ ꯂꯩꯔꯔꯣꯏꯗꯅ ꯑꯗꯣ ꯆꯤꯡꯅꯔꯒ ꯑꯗꯨꯝ ꯂꯩꯅꯦꯕ ꯁꯨꯇꯤꯁꯦ ꯁꯨꯇꯤ ꯂꯧꯒꯦ ꯍꯥꯏꯔꯛꯄ ꯀꯥꯟꯗ ꯀꯩꯒꯤꯅꯣ ꯁꯨꯇꯤ ꯂꯧꯅꯤꯡꯉꯤꯁꯦ ꯉꯁꯥꯏ ꯃꯥꯅ ꯇꯜꯂꯦ ꯑꯩ ꯊꯕꯛ ꯇꯟꯕꯒꯤ ꯂꯥꯛꯇꯕꯅꯤ ꯍꯥꯏꯕ ꯑꯃ ꯀꯣꯟꯅꯗ ꯂꯩꯈ꯭ꯔꯦꯕ ꯑꯗꯨꯝꯕ ꯑꯃ ꯑꯣꯏꯔꯛꯀꯗ꯭ꯔꯥ ꯈꯟꯕꯒꯤ ꯑꯩꯅ ꯑꯗꯨꯝ ꯍꯪꯕꯅꯤꯗ ꯅꯉꯣꯟꯗ ꯑꯅꯥꯕꯁꯦ ꯇꯁꯦꯡꯅ ꯑꯅꯥꯕ ꯑꯣꯏꯅ ꯂꯩꯕ꯭ꯔꯥ ꯀꯩ ꯑꯣꯏꯅ ꯉꯝꯗꯕꯅꯣ ꯍꯥꯏꯕꯁꯦ ꯅꯠꯇꯦꯗ ꯌꯦꯡꯉꯣ ꯌꯦꯡꯉꯣ ꯑꯗꯨꯒꯤ ꯅꯠꯇꯦꯕꯀꯣ ꯇꯁꯦꯡꯅ ꯅꯥꯕ ꯍꯥꯏꯗꯤ ꯑꯅꯥꯕ ꯍꯥꯏꯁꯤ ꯍꯧꯖꯤꯛꯇꯤ ꯑꯅꯥꯕꯁꯤ ꯎꯝ ꯍꯧꯖꯤꯛꯀꯤ ꯃꯇꯝꯁꯤꯗꯗꯤ ꯑꯅꯥꯕ ꯍꯥꯏꯁꯤꯗꯤ ꯑꯗꯨꯝ ꯏꯀꯟ ꯀꯟꯅ ꯍꯧꯖꯤꯛ ꯑꯩ ꯂꯩꯔꯝꯃꯁꯨ ꯑꯗꯨꯝ ꯉꯥꯏꯍꯥꯛ ꯂꯩꯔꯒ ꯀꯩꯅꯣꯝ ꯍꯦꯛꯇ ꯇꯧꯋꯤꯗꯅ ꯑꯅꯥꯕꯁꯦ ꯍꯧꯖꯤꯛꯇꯤ ꯃꯤꯁꯤꯡꯁꯦ ꯂꯣꯏꯅ ꯗꯥꯏꯕꯦꯇꯤꯁ ꯕꯤ ꯄꯤ ꯍꯧꯖꯤꯛꯇꯤ ꯑꯌꯥꯝꯕꯅ ꯂꯣꯏꯅ ꯅꯥꯅꯔꯕ ꯉꯥꯛꯇꯅꯤꯅ ꯗꯥꯛꯇꯔꯗ ꯀꯌꯥꯝ ꯀꯨꯏꯅ ꯂꯩꯈꯣ ꯍꯥꯏꯔꯤꯒꯦ ꯗꯣꯛꯇꯔꯅ ꯑꯥ ꯑꯥ ꯐꯖꯅ ꯌꯦꯡꯊꯣꯛꯄꯤꯌꯣ ꯑꯗꯨꯅꯗꯤ ꯐꯖꯅ ꯌꯦꯡꯊꯣꯛꯂꯒ ꯍꯥꯏꯗꯤ ꯐꯖꯅ ꯏꯁꯥꯁꯨ ꯈꯔ ꯀꯟꯈꯠꯍꯜꯂꯒ ꯑꯅꯥꯕ ꯃꯁꯥ ꯈꯔ ꯀꯟꯈꯠꯍꯜꯂꯒ ꯐꯖꯅ ꯃꯥꯒꯤ ꯆꯥꯟꯅ ꯌꯦꯡꯉꯒ ꯌꯨꯝꯗ ꯀꯨꯝꯕꯅꯗꯤ ꯐꯩꯀꯣ ꯍꯣꯏ ꯍꯣꯏ

ꯑꯅꯥꯕꯗꯁꯨ ꯋꯥꯏ

ꯅꯥꯕ ꯍꯦꯟꯖꯤꯟꯈ꯭ꯔꯒ ꯋꯥꯗꯣꯏꯁꯦ ꯑꯩꯈꯣꯏꯁꯨ ꯋꯥꯗꯣꯏꯅꯦ

ꯑꯣ ꯍꯧꯖꯤꯛꯁꯦ ꯊꯕꯛꯁꯤ ꯀꯔꯤ ꯌꯥꯝ ꯆꯤꯟꯈꯠꯂꯛꯄ ꯃꯇꯝ ꯑꯣꯏ ꯍꯥꯏꯕ ꯍꯧꯖꯤꯛꯁꯦ ꯍꯧꯖꯤꯛꯇꯤ ꯍꯥꯟꯅꯗꯒꯤ ꯍꯟꯗꯛꯁꯤꯅ ꯑꯃꯨꯛ ꯍꯦꯟꯅ ꯆꯤꯜꯂꯦꯗꯅ ꯑꯗꯨ ꯆꯤꯟꯕꯁꯤꯗ ꯑꯩꯅ ꯁꯨꯇꯤꯁꯤ ꯑꯌꯥꯝꯕꯅꯗꯤ ꯄꯤꯅꯤꯡꯗꯕ ꯍꯣꯏ ꯑꯗꯨꯕꯨ ꯇꯉꯥꯏ ꯇꯉꯥꯏ ꯐꯗꯦ ꯑꯅꯥ ꯑꯌꯦꯛ ꯍꯥꯏꯕꯁꯤꯗꯤ ꯇꯉꯥꯏ ꯐꯗꯕꯅꯤꯅ ꯌꯨꯝꯒꯤ ꯃꯤꯁꯨ ꯂꯩꯇꯦꯅ ꯌꯨꯝꯒꯤ ꯃꯤ ꯂꯩꯇꯦ ꯍꯥꯏꯔꯁꯨ ꯑꯩꯅ ꯑꯗꯨꯝ ꯍꯥꯟꯅꯁꯨ ꯈꯪꯉꯤꯀꯣ ꯑꯗꯨꯅ ꯈꯪꯕꯅꯤꯅ ꯐꯔꯦ ꯐꯖꯅ ꯌꯦꯡꯊꯣꯛꯄꯤꯌꯣ ꯗꯣꯛꯇꯔꯗꯣ ꯑꯅꯥꯕ ꯐꯖꯅ ꯌꯦꯡꯊꯣꯛꯄꯤꯌꯣ ꯅꯪ ꯅꯣꯡ ꯅꯤꯅꯤ ꯍꯞꯇꯥ ꯑꯃ ꯍꯞꯇꯥ ꯑꯃ ꯍꯥꯏꯕ ꯅꯠꯇ꯭ꯔꯣ

ꯑꯦ ꯅꯪ ꯍꯣꯏ ꯌꯦꯡꯉꯣ ꯑꯗꯨꯒ ꯇꯦꯟ ꯗꯦꯖꯃꯨꯛ ꯑꯗꯨꯝ ꯐꯔꯦ ꯇꯦꯟ ꯗꯦꯖꯑꯅ ꯑꯗꯨꯝ ꯍꯥꯏꯔꯁꯦꯀꯣ

ꯄꯦꯟꯗꯤꯡꯗ ꯊꯕꯛ ꯑꯃ ꯄꯦꯟꯗꯤꯡꯗ ꯂꯩꯒꯤꯕ ꯍꯥꯏꯁꯦ ꯅꯉꯣꯟꯗ ꯁꯣꯛꯍꯧꯗꯣꯏꯅꯦꯕ ꯇꯦꯟ ꯗꯦꯁꯁꯤꯗ ꯅꯪꯒꯤ ꯊꯕꯛꯁꯨ ꯃꯌꯥꯝ ꯑꯃ ꯄꯦꯟꯗꯤꯡ ꯂꯩꯒ꯭ꯔꯅꯦꯕ ꯅꯪꯒꯤ ꯄꯦꯟꯗꯤꯡ ꯃꯌꯥꯝꯗꯨ ꯐꯨꯀꯠꯂꯛꯅꯕ ꯍꯣꯠꯅꯕꯗ ꯅꯪ ꯑꯃꯨꯛ ꯅꯥꯔꯛꯅꯤ ꯍꯣꯏ ꯍꯣꯏ ꯍꯣꯏ ꯍꯣꯏ ꯑꯥ ꯑꯗꯨꯗꯤ ꯂꯣꯏꯅ ꯀꯝꯄ꯭ꯂꯤꯠ ꯑꯣꯏꯒ꯭ꯔꯕꯅꯦ ꯍꯣꯏ ꯍꯣꯏ

ꯑꯣ ꯐꯔꯦ ꯐꯔꯦ ꯀꯩꯁꯨ ꯀꯥꯏꯗꯦ ꯑꯩꯅ ꯂꯣꯏꯅ ꯁꯦꯝꯒ꯭ꯔꯕꯅꯤ

ꯐꯔꯦ ꯐꯔꯦ ꯅꯪ ꯑꯗꯨꯗꯤ ꯑꯅꯥꯕꯗꯣ ꯐꯖꯅ ꯌꯦꯡꯉꯣ ꯑꯅꯥꯕꯁꯨ ꯐꯕ ꯑꯣꯏꯔꯣ ꯐꯔꯦ ꯎꯝ ꯐꯔꯦ ꯐꯔꯦ ꯑꯗꯨꯗꯤ

ꯍꯣꯏ